ꯑꯩꯈꯣꯏꯅ ꯄ꯭ꯔꯤꯟꯇꯔ ꯑꯃ ꯂꯩ ꯑꯦꯃꯥꯖꯣꯟꯗꯒꯤ ꯀꯛꯏ ꯑꯗꯨꯒ ꯃꯗꯨ ꯄꯣꯠꯁꯛ ꯑꯗꯨ ꯐꯔꯝꯗ꯭ꯔꯦ ꯃꯗꯨ ꯃꯨꯛꯁꯨ ꯌꯥꯝꯅ ꯍꯥꯔꯝꯃꯦ ꯃꯗꯨꯅ ꯑꯩ ꯌꯥꯝ ꯅꯨꯡꯉꯥꯏꯇ꯭ꯔꯦ ꯃꯗꯨ ꯄꯣꯠꯁꯛꯇꯨ ꯁꯤꯟꯗꯣꯛꯄꯤꯅꯤꯡꯉꯥꯏꯒꯤ ꯔꯤꯇꯟ ꯇꯧꯒꯦ ꯍꯥꯏꯖꯔꯤ